ꯈꯨꯡꯒꯪꯒꯤ ꯃꯐꯝꯁꯤꯡꯒꯤ ꯆꯠꯅꯕꯤꯒꯤ ꯑꯣꯏꯕ ꯃꯁꯛ ꯑꯗꯨ ꯉꯥꯛꯇꯨꯅ ꯊꯝꯕ ꯑꯃꯁꯨꯡ ꯌꯣꯛꯈꯠꯄꯗ ꯆꯠꯅꯕꯤꯁꯤꯡꯒꯤ ꯃꯁꯥꯟꯅ ꯈꯔꯗꯪ ꯄꯜꯂꯕꯗ ꯁꯒꯣꯜ ꯀꯥꯡꯖꯩ ꯃꯨꯛꯅꯥ ꯀꯥꯡ ꯌꯨꯕꯤ ꯂꯥꯛꯄꯤ ꯍꯤꯌꯥꯡ ꯇꯥꯟꯅꯕ ꯊꯥꯡ ꯇꯥ ꯃꯥꯁꯥꯟꯅꯁꯤꯡ ꯑꯁꯤꯕꯨ ꯍꯧꯖꯤꯛ ꯍꯧꯒꯠꯂꯛꯂꯤꯕ ꯅꯍꯥꯁꯤꯡꯗ ꯍꯩꯇꯕ ꯌꯥꯗꯦ ꯍꯥꯏꯗꯨꯅ ꯑꯍꯜꯁꯤꯡꯅ ꯑꯣꯖꯥ ꯒꯨꯔꯨ ꯅꯥꯏꯗꯨꯅ ꯇꯥꯛꯄꯤ ꯇꯝꯕꯤ ꯑꯗꯨꯅ ꯃꯥꯁꯥꯟꯅꯁꯤꯡ ꯑꯁꯤ ꯂꯝꯗꯝ ꯑꯁꯤꯒꯤ ꯆꯠꯅꯕꯤ ꯇꯥꯛꯄꯗ ꯃꯇꯦꯡ ꯌꯥꯝꯅ ꯆꯥꯎꯅ ꯃꯇꯦꯡ ꯄꯥꯡꯏ